ꯑꯣꯏ ꯃꯔꯝꯗꯤ ꯍꯧꯖꯤꯛ ꯃꯇꯝꯁꯤ ꯇꯦꯛꯅꯣꯂꯣꯖꯤꯒꯤ ꯃꯇꯝꯅꯤ ꯑꯗꯨꯅ ꯑꯍꯟꯁꯨ ꯑꯉꯥꯡꯁꯨ ꯇꯦꯛꯅꯣꯂꯣꯖꯤ ꯄꯥꯝꯃꯤ ꯇꯦꯛꯅꯣꯂꯣꯖꯤ ꯁꯤ ꯑꯍꯟꯒ ꯑꯉꯥꯡꯒꯁꯨ ꯁꯤꯖꯤꯟꯅꯕꯒꯤ ꯆꯥꯡꯁꯤ ꯑꯉꯥꯡꯅ ꯍꯦꯜꯂꯤ ꯃꯔꯝꯗꯤ ꯃꯣꯏꯅ ꯑꯉꯥꯡꯁꯨ ꯑꯣꯏꯔꯦ ꯑꯗꯨꯒ ꯇꯦꯛꯅꯣꯂꯣꯖꯤ ꯇꯥꯛꯄ ꯃꯇꯝꯗ ꯃꯣꯏꯅ ꯆꯨꯁꯤꯟꯕꯁꯨ ꯍꯦꯜꯂꯤ ꯑꯍꯟꯗꯤ ꯈꯪꯕ ꯋꯥꯠꯂꯤ ꯈꯨꯗꯝ ꯑꯣꯏꯅ ꯍꯥꯏꯕ ꯃꯔꯝꯗ ꯊꯦꯛꯅꯣꯂꯣꯖꯤꯁꯦ ꯍꯧꯖꯤꯛ

ꯍꯞꯇꯥ ꯑꯃꯗ ꯑꯩꯈꯣꯏꯒꯤ ꯕꯣꯕꯣꯛꯇ ꯑꯩꯅ ꯑꯅꯤꯔꯛ ꯑꯍꯨꯝꯂꯛ ꯇꯦꯛꯅꯣꯂꯣꯖꯤꯒꯤ ꯃꯇꯥꯡꯗ ꯇꯥꯛꯄꯤ ꯀꯃꯥꯏꯅ ꯇꯥꯛꯏ ꯍꯥꯏꯕ ꯃꯇꯝꯗ ꯑꯩꯒꯤ ꯂꯩꯔꯤꯕ ꯏꯅꯥꯎ ꯅꯨꯄꯥ ꯑꯩꯒꯤ ꯂꯩꯔꯤꯕ ꯏꯌꯥꯝꯕ ꯑꯩꯒꯤ ꯂꯩꯔꯤꯕ ꯏꯆꯦ ꯑꯁꯤ ꯐꯣꯟꯒꯤ ꯈꯨꯠꯊꯥꯡꯗ ꯕꯤꯗꯤꯑꯣ ꯀꯣꯜꯂꯤꯡꯗ ꯐꯣꯟ ꯇꯧꯍꯜꯂꯒ ꯁꯛ ꯁꯛ ꯎꯅꯍꯜꯂꯒ ꯋꯥꯔꯤ ꯁꯥꯟꯅꯍꯜꯂꯤ ꯕꯣꯕꯣꯛꯁꯨ ꯌꯥꯝꯅ ꯍꯔꯥꯎꯏ ꯌꯥꯝꯅꯁꯨ ꯅꯨꯡꯉꯥꯏ ꯃꯁꯨꯁꯤꯡ ꯃꯁꯛ ꯎꯖꯕ ꯐꯪꯖꯕꯗꯨꯗ ꯑꯗꯨꯅ ꯇꯦꯛꯅꯣꯂꯣꯖꯤ ꯇꯦꯛꯅꯣꯂꯣꯖꯤꯁꯤ ꯑꯍꯟ ꯑꯃꯗꯤ ꯑꯉꯥꯡꯗ ꯀꯥꯟꯅꯕ ꯄꯤꯕ ꯄꯣꯠꯁꯛ ꯑꯃꯅꯤ